ꯑꯩꯈꯣꯏꯒꯤ ꯈꯨꯡꯒꯪꯗ ꯂꯩꯔꯤꯕ ꯏꯔꯝ ꯅꯂꯥꯒꯤ ꯐꯤꯕꯝ ꯑꯁꯤ ꯑꯁꯨꯛꯀꯤ ꯃꯇꯤꯛ ꯐꯠꯇ꯭ꯔꯦ ꯅꯣꯡ ꯈꯤꯇꯪ ꯇꯥꯕꯗ ꯑꯩꯈꯣꯏꯒꯤ ꯈꯨꯡꯒꯪꯗ ꯏꯔꯝ ꯅꯂꯥ ꯑꯁꯦ ꯂꯩꯇꯕꯅ ꯂꯩꯔꯕꯁꯨ ꯑꯃꯣꯠ ꯑꯀꯥꯏ ꯅ ꯃꯔꯝ ꯑꯣꯏꯔꯒ ꯏꯁꯤꯡꯁꯤ ꯈꯣꯡꯕꯥꯟꯗ ꯆꯦꯟꯗꯗꯅ ꯑꯩꯈꯣꯏꯒꯤ ꯏꯃꯨꯡꯗ ꯑꯣꯏꯅ ꯆꯦꯟꯁꯤꯟꯗꯅ ꯂꯝꯕꯤ ꯁꯣꯔꯣꯛꯀꯤ ꯐꯠꯇ ꯍꯥꯎꯗꯤꯒꯤ ꯏꯁꯤꯡ ꯑꯁꯦ ꯑꯩꯈꯣꯏ ꯏꯃꯨꯡꯗ ꯑꯣꯏꯅ ꯆꯦꯟꯁꯟꯖꯔꯦ ꯃꯔꯝ ꯑꯁꯤꯅ ꯁꯔꯀꯥꯔꯒꯤ ꯃꯥꯏꯀꯩꯗꯒꯤ ꯑꯩꯈꯣꯏꯒꯤ ꯐꯨꯟꯗꯅ ꯂꯩꯔꯤꯕ ꯗ꯭ꯔꯦꯟꯅꯦꯁ ꯈꯣꯡꯕꯥꯟꯁꯤꯡ ꯑꯁꯤ ꯁꯦꯡꯗꯣꯛꯄꯤꯔꯒ ꯅꯠꯇ꯭ꯔꯒꯅ ꯑꯩꯈꯣꯏꯒꯤ ꯂꯩꯀꯥꯏꯒꯤ ꯑꯣꯏꯕ ꯑꯩꯈꯣꯏ ꯃꯌꯥꯝ ꯄꯨꯟꯁꯟꯅꯔꯒ ꯍꯥꯏꯔꯤꯕ ꯈꯣꯡꯕꯥꯟ ꯂꯩꯀꯥ ꯏꯔꯝ ꯅꯂꯥ ꯑꯁꯤ ꯁꯦꯡꯕꯒꯤ ꯊꯕꯛ ꯄꯥꯡꯊꯣꯛꯄ ꯇꯥꯔꯒꯗꯤ ꯑꯩꯈꯣꯏꯒꯤ ꯅꯣꯡ ꯇꯥꯕ ꯃꯇꯝꯗ ꯑꯩꯈꯣꯏꯅ ꯃꯥꯏꯌꯣꯛꯅꯔꯤꯕ ꯑꯋꯥꯕ ꯑꯁꯦ ꯁꯨꯡꯁꯣꯏ ꯁꯣꯏꯗꯅꯃꯛꯀꯤ ꯀꯣꯛꯀꯅꯤ ꯍꯥꯏꯅ ꯈꯟꯖꯩ